ꯑꯩꯍꯥꯛ ꯐꯦꯁꯕꯨꯛ ꯇ꯭ꯋꯤꯇꯔ ꯏꯟꯁꯇꯥꯒ꯭ꯔꯥꯝ ꯁꯣꯁꯦꯜ ꯃꯦꯗꯤꯌꯥ ꯑꯅꯝꯕ ꯂꯣꯏ ꯁꯤꯖꯤꯟꯅꯩ ꯑꯗ

ꯄꯥꯔꯁꯅꯦꯜ ꯑꯣꯏꯅ ꯇꯧꯔꯛꯄ ꯃꯤꯒꯤ ꯐꯣꯇꯣꯒꯨꯝꯕ ꯑꯞꯂꯣꯗ ꯇꯧꯔꯛꯄ ꯈꯣꯠꯂꯛꯄꯗꯗꯤ ꯑꯩ ꯀꯌꯥ ꯁꯨꯡꯌꯦꯡ ꯌꯦꯡꯗꯦꯕꯀꯣ ꯑꯗ ꯐꯦꯁꯕꯨꯛꯁꯦ ꯍꯧꯖꯤꯛꯇꯤ ꯒ꯭ꯔꯨꯞ ꯃꯌꯥꯝ ꯌꯥꯎꯔ ꯈꯣꯠꯂꯒ ꯑꯗꯒꯤ ꯄꯦꯖ ꯃꯌꯥꯝ ꯍꯥꯡꯉꯤꯁꯤꯡꯁꯤꯅ ꯅꯤꯌꯨꯖ ꯑꯞꯗꯦꯠ ꯀꯨꯝꯕ ꯃꯌꯥꯝ ꯂꯥꯛꯄꯗꯣ ꯐꯦꯁꯕꯨꯛꯇꯅ ꯍꯦꯟꯅ ꯌꯦꯡꯕ ꯅꯨꯡꯉꯥꯏ ꯑꯗꯨꯒ ꯇ꯭ꯋꯤꯇꯔꯁꯤꯅ ꯑꯦꯅꯤ ꯑꯣꯐꯤꯁꯦꯜ ꯑꯣꯏꯕ ꯄꯥꯎ ꯑꯃ ꯑꯣꯐꯤꯁꯦꯜ ꯑꯣꯏꯕ ꯀꯩꯅꯣꯝ ꯈꯪꯅꯤꯡꯉ ꯀꯥꯟꯗ ꯇ꯭ꯋꯤꯇꯔꯁꯤ ꯑꯗꯨꯝ ꯁꯤꯖꯤꯟꯅꯩꯑꯕ ꯑꯗꯨꯒ ꯋꯥꯠꯆꯞꯁꯤꯅ ꯑꯗꯨꯝ ꯆꯤꯠꯇꯤꯡꯒꯤ ꯑꯣꯏꯅ ꯁꯣꯁꯦꯜ ꯃꯦꯗꯤꯌꯥꯗ ꯋꯥꯆꯞꯁꯤꯅ ꯑꯗꯨꯝ ꯃꯤ ꯑꯃꯒ ꯑꯃꯒ ꯀꯟꯅꯦꯛ ꯂꯩꯅꯅꯕ ꯑꯩꯒꯤ ꯀꯟꯇꯦꯛ ꯂꯩꯅꯕ ꯃꯌꯥꯝꯁꯦ ꯑꯗꯨꯝ ꯅꯛꯁꯤꯟꯅꯔ ꯂꯩꯅꯕ ꯑꯗꯨꯝ ꯏꯁꯇꯦꯇꯁ ꯌꯦꯡꯕꯒꯨꯝꯕꯒꯤ ꯑꯗꯨꯝ ꯁꯤꯖꯤꯟꯅꯩ ꯑꯗꯨꯒ ꯏꯟꯁꯇꯥꯒ꯭ꯔꯥꯝꯁꯦ ꯑꯩꯗꯤ ꯑꯅꯝꯕ ꯃꯇꯝꯗ ꯏꯟꯁꯇꯥꯒ꯭ꯔꯥꯝ ꯑꯗꯨꯝ ꯄꯥꯏꯌꯦ ꯍꯥꯏꯗꯤ ꯏꯟꯁꯇꯥꯒ꯭ꯔꯥꯝꯗ ꯑꯗꯨꯝ ꯃꯇꯝꯁꯦ ꯏꯕꯟ ꯀꯟꯇꯤꯅꯤꯌꯨꯁ ꯑꯣꯏꯅ ꯊ꯭ꯔꯤ ꯑꯥꯋꯔꯁ ꯀꯨꯝꯕ ꯏꯟꯁꯇꯥꯒ꯭ꯔꯥꯝ ꯑꯗꯨꯝ ꯌꯦꯡꯕ ꯌꯥꯎꯈ꯭ꯔꯦ ꯀꯩꯅꯣ ꯅꯣꯡꯃꯩ ꯅꯨꯃꯤꯠꯇ ꯑꯩꯅ ꯐꯣꯟ ꯄꯥꯏꯔꯤ ꯃꯇꯝꯁꯦ ꯊ꯭ꯔꯤ ꯕꯥꯏ ꯐꯣꯔꯗꯤ ꯏꯟꯁꯇꯥꯒ꯭ꯔꯥꯝ ꯌꯦꯡꯕꯅꯦꯕ ꯏꯟꯁꯇꯥꯒ꯭ꯔꯥꯝ ꯉꯥꯛꯇꯅꯦ ꯑꯩꯅ ꯌꯦꯡꯉꯤꯁꯦ ꯑꯗꯣ ꯏꯟꯁꯇꯥꯒ꯭ꯔꯥꯝꯁꯤꯗ ꯑꯩꯅ ꯌꯦꯡꯉꯤꯁꯦ ꯁꯦꯂꯦꯕ꯭ꯔꯤꯇꯤ ꯒꯨꯝꯕꯒꯤ ꯄꯣꯁꯇꯤ ꯑꯩ ꯀꯩꯁꯨ ꯌꯦꯡꯗꯦꯕꯀꯣ ꯔꯤꯜꯁꯁꯦ ꯔꯤꯜꯁ ꯌꯦꯡꯕꯁꯦ ꯌꯥꯝ ꯅꯨꯡꯉꯥꯏ ꯔꯤꯜꯁꯁꯤ ꯌꯦꯡꯉ ꯀꯥꯟꯗ ꯑꯩ ꯑꯋꯥꯕꯀꯁꯦ ꯄꯨꯂꯞ ꯀꯥꯎꯕꯩ ꯇꯥꯏꯞ ꯇꯧꯋꯦꯕ ꯑꯗꯨꯒ ꯈꯪꯗꯦ ꯔꯤꯜꯁ ꯌꯦꯡꯕꯁꯦ ꯌꯥꯝ ꯄꯥꯝꯃꯦ ꯃꯤꯒꯤ ꯐꯣꯇꯣꯒꯨꯝꯕ ꯊꯥꯒꯠꯂꯛꯄꯗꯗꯤ ꯀꯩꯁꯨ ꯂꯥꯏꯛ ꯀꯨꯝꯕꯁꯦ ꯀꯩꯏꯝ ꯇꯧꯅꯤꯡꯗꯦ ꯑꯗꯨꯒ ꯔꯤꯜꯁ ꯀꯨꯝꯕꯗꯁꯨ ꯑꯩ ꯀꯩꯁꯨ ꯂꯥꯏꯛ ꯇꯧꯗꯦꯕ ꯑꯗꯨꯒ ꯔꯤꯜꯁꯁꯦ ꯌꯦꯡꯉ ꯌꯦꯡꯉꯒ ꯆꯥꯟꯅꯕꯒ ꯊꯣꯛꯂꯛꯑ ꯀꯥꯟꯗ ꯏꯃꯥꯟꯅꯕꯤ ꯑꯣꯔ ꯀꯅꯥꯅꯣꯝꯗ ꯑꯩꯒꯤ ꯆꯥꯟꯅꯕ ꯔꯤꯁꯜꯇꯨꯒ ꯆꯥꯟꯅꯕ ꯃꯤꯗꯨꯗꯒ ꯁꯤꯌꯔꯒ ꯇꯧꯁꯜꯂꯒ ꯑꯗꯨꯗ ꯑꯃꯨꯛ ꯉꯥꯏꯍꯥꯛ ꯑꯗꯨꯒꯤ ꯃꯇꯥꯡꯗ ꯑꯃꯨꯛ ꯉꯥꯏꯍꯥꯛꯀ ꯋꯥꯔꯤ ꯁꯥꯟꯅꯕ ꯑꯗꯨꯒ ꯈꯪꯗꯦ ꯔꯤꯜꯁ ꯌꯦꯡꯕꯁꯦ ꯌꯥꯝ ꯅꯨꯡꯉꯥꯏ ꯑꯗꯨꯒ ꯔꯤꯜꯁꯅꯦ ꯑꯩꯅ ꯏꯟꯁꯇꯥꯒ꯭ꯔꯥꯝꯒꯤ ꯔꯤꯜꯁ ꯁꯤꯅꯦ ꯑꯩꯅ ꯌꯥꯝ ꯄꯥꯝꯃꯤꯁꯦ ꯑꯗꯨ ꯈꯪꯗꯦ ꯏꯟꯁꯇꯥꯒ꯭ꯔꯥꯝꯗꯗꯤ ꯑꯩꯅ ꯄꯥꯝꯗꯕ ꯀꯔꯤꯝ ꯂꯩꯇꯦ ꯑꯗꯨꯒ ꯃꯥꯒꯤ ꯏꯟꯁꯇꯥꯒ꯭ꯔꯥꯝꯗꯀꯣ ꯏꯁꯇꯣꯔꯤ ꯊꯝꯕꯁꯦ ꯌꯥꯝ ꯅꯨꯡꯉꯥꯏꯑꯕ ꯏꯁꯇꯣꯔꯤꯁꯦ ꯏꯁꯩꯒꯁꯦ ꯃꯈꯜ ꯃꯈꯜ ꯍꯥꯞꯄꯒ ꯐꯤꯜꯇꯔꯒꯁꯦ ꯍꯥꯞꯄꯒꯀꯣ ꯑꯩ ꯈꯪꯗꯦ ꯐꯦꯁꯕꯨꯛꯇꯁꯨ ꯏꯁꯇꯣꯔꯤ ꯊꯝꯕꯒꯤ ꯐ꯭ꯌꯨꯆꯔꯁꯦ ꯌꯥꯎꯗꯤ ꯌꯥꯎꯋꯦ ꯑꯗꯨꯑꯣꯏꯁꯨ ꯐꯦꯁꯕꯨꯛꯇꯗꯤ ꯕꯤꯠ ꯂꯩꯇꯦꯕꯀꯣ ꯑꯗꯨꯅ ꯏꯟꯁꯇꯥꯒ꯭ꯔꯥꯝꯗꯗꯤ ꯌꯥꯝ ꯅꯨꯡꯉꯥꯏꯌꯦ ꯍꯥꯏꯗꯤ ꯏꯁꯇꯣꯔꯤꯒ ꯊꯝꯃꯒ ꯃꯤꯅ ꯑꯩꯒꯤ ꯐꯣꯂꯣꯋꯔꯁꯅ ꯑꯩꯒꯤ ꯏꯁꯇꯣꯔꯤ ꯌꯦꯡꯕ ꯃꯁꯤꯡꯕꯨꯗꯤ ꯑꯩ ꯏꯁꯥꯅ ꯌꯦꯡꯖꯕꯅ ꯍꯦꯟꯅ ꯌꯥꯝꯃꯝꯒꯅꯦꯕ ꯏꯁꯥ ꯏꯊꯟꯇꯒꯤ ꯏꯁꯇꯣꯔꯤꯁꯦ ꯌꯦꯡꯉ ꯌꯦꯡꯉꯒ ꯋꯥꯈꯜ ꯅꯨꯡꯉꯥꯏ ꯅꯣꯛꯐꯦꯠꯀ ꯇꯧꯔ ꯌꯥꯝꯅ ꯅꯨꯡꯉꯥꯏꯑꯕ ꯏꯁꯥꯒꯤ ꯏꯁꯇꯣꯔꯤ ꯌꯦꯡꯕ ꯔꯤꯜꯁ ꯌꯦꯡꯕ ꯁꯤ ꯌꯥꯝ ꯅꯨꯡꯉꯥꯏ ꯁꯤꯅꯁꯨ ꯁꯨꯃꯥꯏꯅ ꯇꯧꯔꯒ ꯑꯩꯗꯤ ꯏꯟꯁꯇꯥꯒ꯭ꯔꯥꯝꯁꯦ ꯋꯥꯈꯜꯕꯨ ꯅꯨꯡꯉꯥꯏꯇ꯭ꯔꯗꯤ ꯏꯟꯁꯇꯥꯒ꯭ꯔꯥꯝ ꯑꯗꯨꯝ ꯄꯥꯏꯔꯦ ꯑꯗꯨꯅ ꯑꯩꯒꯤ ꯑꯩꯅ ꯍꯥꯏ ꯑꯗꯨꯅꯦ ꯑꯩꯒꯤꯅ ꯐꯣꯟ ꯄꯥꯏꯕꯒꯤ ꯑꯌꯥꯝꯕ ꯃꯇꯝꯁꯦ ꯏꯟꯁꯇꯥꯒ꯭ꯔꯥꯝꯗ ꯂꯣꯏ ꯀꯥꯏꯊꯣꯛꯑꯦꯕ ꯑꯗꯨꯅ ꯁꯤꯅꯦ ꯑꯩꯅ ꯄꯥꯝꯕ